ꯑꯩꯈꯣꯏꯒꯤ ꯔꯥꯏꯖ꯭ꯌ ꯍꯥꯏꯗꯤꯀꯣ ꯃꯅꯤꯄꯨꯔꯁꯤꯗꯗꯤ ꯂꯝ ꯃꯅꯤꯄꯨꯔꯗꯗꯤ ꯇꯣꯉꯥꯟ ꯇꯣꯉꯥꯟꯕ ꯀꯃ꯭ꯌꯨꯅꯤꯇꯤ ꯍꯥꯏꯗꯤ ꯑꯩꯈꯣꯏ ꯖꯥꯇꯤ ꯑꯃꯒ ꯑꯃꯒ ꯍꯥꯏꯗꯤ ꯃꯌꯥꯝ ꯑꯃ ꯈꯨꯟꯗꯥꯔꯒ ꯂꯩꯃꯤꯟꯅꯕꯅꯤꯅꯅꯦ ꯀꯨꯝꯍꯩꯁꯤꯗꯤ ꯌꯥꯝ ꯌꯥꯝꯈ꯭ꯔꯦ ꯑꯗꯣ ꯑꯩꯈꯣꯏ ꯃꯩꯇꯩꯒꯤꯁꯤ ꯁꯅꯥꯃꯍꯤ ꯂꯥꯏꯅꯤꯡ ꯆꯠꯄ ꯑꯩꯈꯣꯏꯒꯤ ꯑꯣꯏꯅꯗꯤ ꯁꯖꯤꯕꯨꯒꯤ ꯅꯣꯡꯃ ꯄꯥꯟꯕ ꯆꯩꯔꯥꯎꯕꯁꯦ ꯁꯤꯁꯨ ꯍꯥꯏꯗꯤ ꯀꯨꯝꯍꯩ ꯃꯈꯜ ꯑꯃꯅꯦ ꯍꯥꯏꯗꯤ ꯃꯁꯤꯗ ꯑꯩꯈꯣꯏꯅ ꯇꯧꯔꯤꯁꯤ ꯍꯥꯏꯗꯤ ꯑꯩꯈꯣꯏꯒꯤ ꯊꯥꯖꯅꯕꯤꯗ ꯍꯥꯏꯗꯤ ꯑꯩꯈꯣꯏꯅ ꯑꯉꯝꯕ ꯃꯊꯦꯜ ꯈꯔ ꯂꯥꯡꯖꯔꯒ ꯑꯩꯈꯣꯏꯒꯤ ꯊꯣꯡꯒꯥꯟꯗ ꯑꯩꯈꯣꯏꯒꯤ ꯍꯥꯏꯗꯤ ꯏꯄꯥ ꯏꯄꯨꯁꯤꯡ ꯀꯩꯅꯣ ꯇꯧꯋꯤ ꯍꯥꯏꯔꯒ ꯑꯩꯈꯣꯏꯅ ꯊꯥꯗꯣꯛꯆꯔꯒ ꯑꯗꯩꯗꯤ ꯃꯣꯏꯗꯒꯤ ꯍꯥꯏꯗꯤ ꯑꯩꯈꯣꯏ ꯄꯨꯟꯁꯤ ꯅꯨꯡꯁꯥꯡꯕ ꯅꯥꯗ ꯌꯦꯛꯇꯕ ꯅꯨꯡꯉꯥꯏ ꯌꯥꯏꯐꯕ ꯄꯤꯕꯤꯔꯝꯃꯣꯅ ꯈꯨꯔꯨꯝꯖꯔꯒ ꯏꯃꯨꯡꯗ ꯉꯁꯥꯏꯒꯤ ꯊꯣꯡꯉꯛꯏꯕ ꯃꯊꯦꯜ ꯈꯔꯗꯣ ꯏꯃꯨꯡꯗ ꯂꯩꯃꯤꯟꯅꯔꯤꯕ ꯑꯩꯈꯣꯏ ꯏꯆꯤꯜ ꯏꯅꯥꯎ ꯑꯩꯈꯣꯏ ꯃꯈꯩꯗꯣ ꯂꯣꯏꯅ ꯍꯔꯥꯎ ꯍꯔꯥꯎꯅ ꯆꯥꯃꯤꯟꯅꯔꯒ ꯆꯥꯃꯤꯟꯅꯔꯒ ꯅꯨꯡꯉꯥꯏꯅ ꯍꯥꯏꯗꯤ ꯍꯥꯏꯗꯤ ꯍꯔꯥꯎꯕ ꯔꯣꯝꯗ ꯄꯨꯊꯣꯛꯑꯒ ꯌꯥꯝꯅ ꯀꯩ ꯍꯥꯏꯅꯤ ꯌꯥꯝ ꯅꯨꯡꯁꯤ ꯆꯥꯟꯅꯅ ꯂꯩꯃꯤꯟꯅꯕ ꯑꯃꯠꯇ ꯑꯣꯏꯕꯒꯤ ꯋꯥꯈꯜꯗꯣ ꯈꯜꯂꯒ ꯀꯩꯅꯣ ꯇꯧꯕ ꯀꯨꯝꯍꯩ ꯃꯈꯜ ꯑꯃꯅꯦꯕ ꯁꯤꯁꯨ ꯑꯗꯩꯗꯤ ꯃꯨꯁꯂꯤꯝ ꯍꯥꯏꯗꯤ ꯑꯩꯈꯣꯏ ꯃꯩꯇꯩ ꯄꯥꯉꯜꯒꯤ ꯑꯣꯏꯅ ꯍꯥꯏꯗꯤ ꯏꯠꯁꯤꯁꯨ ꯍꯥꯏꯗꯤ ꯃꯣꯏꯒꯤꯁꯨ ꯑꯩꯈꯣꯏꯒꯤ ꯍꯥꯏꯗꯤ ꯁꯨꯃꯥꯏꯅ ꯃꯣꯏꯒꯤ ꯍꯥꯏꯗꯤ ꯏꯃꯨꯡ ꯃꯣꯏꯒꯤꯁꯨ ꯀꯩ ꯍꯥꯏꯅꯤ ꯌꯥꯝꯅ ꯍꯥꯏꯗꯤ ꯌꯥꯝ ꯃꯔꯨꯑꯣꯏꯕ ꯍꯥꯏꯗꯤ ꯃꯣꯏꯒꯤꯁꯨ ꯑꯥ ꯑꯔꯥꯞꯄꯗꯒꯤ ꯂꯥꯛꯄ ꯅꯨꯡꯁꯤ ꯆꯥꯟꯅꯅ ꯇꯧꯃꯤꯟꯅꯔꯒ ꯍꯥꯏꯗꯤ ꯃꯣꯏꯒꯤ ꯏꯠ ꯅꯨꯃꯤꯠꯁꯤꯗ ꯑꯍꯥꯎ ꯀꯩ ꯍꯥꯏꯅꯤ ꯃꯣꯏꯁꯨ ꯉꯝꯖꯕ ꯈꯔ ꯈꯔ ꯁꯤꯜ ꯂꯥꯡꯉꯒ ꯍꯥꯏꯗꯤ ꯍꯔꯥꯎ ꯍꯔꯥꯎꯅ ꯆꯥꯃꯤꯟꯅꯔꯒ ꯅꯨꯡꯉꯥꯏꯅ ꯄꯥꯡꯊꯣꯛꯃꯤꯟꯅꯔꯒ ꯌꯥꯝꯅ ꯅꯨꯡꯁꯤꯅꯅ ꯂꯩꯔꯤ ꯍꯥꯏꯕꯗꯣ ꯎꯠꯄ ꯑꯃꯅꯦꯕ ꯁꯤꯁꯨ ꯑꯗꯩꯗꯤ ꯈ꯭ꯔꯤꯁꯃꯥꯁ ꯍꯥꯏꯁꯤꯁꯨ ꯆꯤꯡꯗ ꯑꯩꯈꯣꯏꯅ ꯍꯥꯏꯗꯤ ꯃꯣꯏꯒꯤꯁꯨ ꯈꯔ ꯍꯥꯏ ꯇꯥꯔꯦ ꯃꯣꯏꯁꯨ ꯉꯝꯖꯕ ꯈꯔ ꯂꯥꯡꯉꯒ ꯑꯗꯩꯗꯤ ꯑꯩꯈꯣꯏ ꯃꯈꯩ ꯆꯠꯂꯒ ꯍꯔꯥꯎꯕ ꯅꯨꯡꯉꯥꯏꯕ ꯅꯨꯡꯉꯥꯏꯕ ꯑꯗꯩꯗꯤ ꯑꯋꯥꯕ ꯋꯥꯔꯤ ꯃꯌꯥꯝ ꯑꯃ ꯂꯤꯊꯣꯛꯅꯔꯒ ꯍꯥꯏꯗꯤ ꯁꯨꯃꯥꯏꯅ ꯅꯨꯡꯁꯤ ꯆꯥꯟꯅꯕ ꯔꯣꯝꯗ ꯑꯣꯏꯅ ꯄꯨꯟꯁꯤꯜꯂꯛꯅꯕ ꯁꯤꯁꯨ ꯌꯥꯝꯅ ꯀꯩꯅꯣ ꯇꯧꯕ ꯑꯃꯅꯦꯕ